ꯑꯩꯈꯣꯏ ꯃꯅꯤꯄꯨꯔꯗ ꯇꯣꯡꯉꯥꯟ ꯇꯣꯡꯉꯥꯟꯕ ꯖꯥꯇꯤꯁꯤꯡꯅ ꯄꯨꯜꯂꯒ ꯈꯨꯟꯗꯥꯃꯤꯟꯅꯕ ꯑꯣꯏꯕꯅꯤꯅ ꯃꯥꯒꯤ ꯃꯥꯒꯤ ꯖꯥꯇꯤꯒꯤ ꯃꯇꯨꯡ ꯏꯟꯅ ꯍꯔꯥꯎ ꯀꯨꯝꯍꯩꯁꯨ ꯇꯣꯡꯉꯥꯟ ꯇꯣꯡꯉꯥꯟꯅ ꯄꯥꯡꯊꯣꯛꯅꯩ ꯇꯣꯡꯉꯥꯟ ꯇꯣꯡꯉꯥꯟꯅ ꯃꯑꯣꯡꯗ ꯍꯔꯥꯎ ꯀꯨꯝꯍꯩ ꯂꯩ ꯞꯥꯡꯊꯣꯛꯄ ꯃꯇꯝꯗ ꯑꯗꯨꯝ ꯃꯇꯝ ꯑꯃꯗ ꯄꯨꯟꯅ ꯇꯥꯁꯤꯟꯅꯗꯨꯅ ꯐꯥꯡꯖꯤꯟꯅꯗꯨꯅ ꯑꯗꯨꯝ ꯄꯥꯡꯊꯣꯛꯃꯤꯟꯅꯕꯁꯨ ꯌꯥꯎꯏ ꯅꯨꯡꯁꯤ ꯆꯥꯟꯅꯅ ꯑꯗꯨꯝ ꯄꯨꯟꯅ ꯂꯩꯃꯤꯟꯅꯕ ꯑꯣꯏꯕꯅꯤꯅ ꯆꯌꯦꯠꯅꯕ ꯌꯥꯎꯗꯅ ꯑꯗꯨꯝ ꯄꯨꯟꯅ ꯄꯥꯡꯊꯣꯛꯄ ꯌꯥꯎꯏ ꯃꯩꯇꯩ ꯄꯥꯡꯒꯜꯁꯤꯡꯒꯤ ꯏꯇ ꯂꯥꯛꯄ ꯃꯇꯝꯗ ꯅꯨꯃꯤꯠ ꯃꯩꯇꯩ ꯑꯃꯗꯤ ꯈ꯭ꯔꯤꯁꯇꯤꯌꯥꯟꯁꯤꯡꯅ ꯄꯥꯡꯒꯜꯁꯤꯡꯒꯤ ꯃꯌꯨꯝꯗ ꯆꯠꯂꯒ ꯏꯇꯀꯤ ꯀꯨꯝꯍꯩꯗ ꯁꯔꯨꯛ ꯌꯥꯗꯨꯅ ꯄꯨꯟꯅ ꯑꯍꯥꯎ ꯑꯊꯨꯝ ꯁꯥ ꯉꯥ ꯊꯣꯡꯗꯨꯅ ꯄꯨꯟꯅ ꯆꯥꯃꯤꯟꯅꯩ ꯈ꯭ꯔꯤꯁꯇꯦꯟꯒꯤ ꯂꯥꯏꯅꯤꯡ ꯆꯠꯄ ꯇ꯭ꯔꯥꯏꯕꯦꯜꯁꯤꯡꯅ ꯈ꯭ꯔꯤꯁꯃꯥꯁꯀꯤ ꯍꯔꯥꯎ ꯀꯨꯝꯍꯩ ꯂꯥꯛꯄ ꯃꯇꯝꯗ ꯇꯝꯄꯥꯛꯇ ꯂꯩꯔꯤꯕ ꯃꯩꯇꯩ ꯄꯥꯡꯒꯜ ꯑꯃꯗꯤ ꯃꯩꯇꯩꯁꯤꯡꯅ ꯈ꯭ꯔꯤꯁꯇꯤꯌꯥꯟꯒꯤ ꯌꯨꯝꯗ ꯆꯠꯇꯨꯅ ꯈ꯭ꯔꯤꯁꯃꯥꯁꯀꯤ ꯍꯔꯥꯎ ꯇꯌꯥꯝꯕ ꯄꯥꯡꯊꯣꯛꯄꯗ ꯁꯔꯨꯛ ꯌꯥꯃꯤꯟꯅꯩ ꯃꯩꯇꯩꯁꯤꯡꯒꯤ ꯀꯨꯝꯍꯩ ꯌꯥꯎꯁꯪ ꯂꯥꯛꯄꯗ ꯑꯃꯗꯤ ꯆꯩꯔꯥꯎꯕ ꯂꯥꯛꯄꯗꯁꯨ ꯈ꯭ꯔꯤꯁ ꯇꯤꯌꯥꯟ ꯑꯃꯁꯨꯡ ꯃꯩꯇꯩ ꯄꯥꯡꯒꯜꯅ ꯆꯠꯇꯨꯅ ꯑꯗꯨꯝ ꯍꯔꯥꯎ ꯇꯌꯥꯝꯅ ꯍꯔꯥꯎ ꯀꯨꯝꯍꯩ ꯄꯥꯡꯊꯣꯛꯃꯤꯟꯅꯩ ꯑꯄꯨꯟꯕꯒꯤ ꯁꯛꯇꯝ ꯑꯃ ꯑꯄꯨꯟꯕꯒꯤ ꯁꯛꯇꯝ ꯑꯃ ꯁꯥꯒꯠꯄꯗ ꯖꯥꯇꯤ ꯈꯨꯗꯤꯡꯃꯛꯅ ꯖꯥꯇꯤ ꯃꯥꯒꯤ ꯃꯥꯒꯤ ꯊꯕꯛ ꯊꯧꯔꯝ ꯈꯨꯗꯤꯡꯃꯛ ꯁꯔꯨꯛ ꯌꯥꯗꯨꯅ ꯄꯥꯡꯊꯣꯛꯃꯤꯟꯅꯩ ꯎ ꯄꯤꯗ ꯂꯩꯕ ꯑꯌꯣꯙ꯭ꯌꯥꯗ ꯌꯥꯝꯂꯕ ꯃꯤꯌꯥꯝꯅ ꯆꯠꯃꯤꯟꯅꯩ ꯑꯌꯣꯙ꯭ꯌꯥ ꯍꯥꯏꯔꯤꯕꯁꯤ ꯍꯤꯟꯗꯨ ꯂꯥꯏꯅꯤꯡ ꯆꯠꯄꯁꯤꯡꯒꯤ ꯌꯥꯝꯅ ꯃꯔꯨ ꯑꯣꯏꯕ ꯃꯐꯝ ꯑꯃꯅꯤ ꯑꯃꯁꯨꯡ ꯑꯌꯣꯙ꯭ꯌꯥꯗ ꯂꯩꯔꯤꯕ ꯔꯥꯝ ꯃꯟꯗꯤꯔ ꯑꯁꯤꯗꯁꯨ ꯌꯥꯝꯂꯕ ꯃꯤꯌꯥꯝꯅ ꯆꯠꯅꯩ